ꯑꯁ ꯁꯤꯁꯤ ꯁꯤꯇꯥꯔꯥ ꯑꯣ ꯑꯩ ꯔꯦꯟꯒꯤ ꯃꯇꯥꯡꯗ ꯍꯪꯒꯦꯅ ꯀꯣꯜ ꯇꯧꯕ ꯅꯣꯏꯒꯤꯁꯤ ꯔꯦꯟꯁꯦ ꯔꯨꯝ ꯑꯃꯗꯣ ꯄꯩꯁꯥ ꯀꯌꯥ ꯀꯌꯥ ꯑꯣꯏꯒꯦꯔꯥꯀꯣ

ꯑꯣ ꯑꯗꯨ ꯃꯤ ꯑꯍꯨꯝ ꯂꯩꯕ ꯌꯥꯒꯦꯔꯥ ꯎꯝ ꯑꯩ ꯑꯩꯈꯣꯏ ꯁꯥꯠꯇ꯭ꯔꯥ ꯈꯣꯏꯅꯦꯕ ꯑꯗꯨ ꯏꯃꯥꯟꯅꯕꯤꯁꯨ ꯑꯅꯤ ꯑꯩꯈꯣꯏ ꯁ꯭ꯀꯨꯜ ꯑꯃꯗ ꯆꯠꯄꯅꯤꯅ ꯔꯨꯝ ꯈꯔ ꯆꯥꯎꯕꯗꯣ ꯄꯥꯝꯕ ꯑꯩꯈꯣꯏꯅ ꯎꯝ ꯍꯣꯏ ꯅꯛꯄꯅꯤꯅ ꯑꯩꯁꯨ ꯑꯗꯨꯝ ꯄꯥꯝꯕ ꯑꯗꯨ

ꯎꯝ ꯍꯣꯏ ꯁꯦꯕꯦꯟ ꯂꯤꯁꯤꯡ ꯇꯔꯦꯠ ꯎꯝ ꯍꯣꯏ ꯑꯗꯨ ꯌꯥꯔꯗꯤ ꯑꯩꯈꯣꯏ ꯑꯗꯨꯝ ꯍꯌꯦꯡꯒꯨꯝꯕ ꯂꯥꯛꯄꯤꯔ ꯌꯦꯡꯒꯦ ꯑꯗꯨꯒ ꯑꯗꯨꯝ ꯌꯥꯔꯗꯤ ꯂꯩꯕ ꯍꯧꯔꯒꯦ ꯑꯌꯨꯛ ꯑꯗꯨꯝ ꯑꯣ ꯑꯗꯨ ꯔꯨꯝ ꯑꯇꯩꯗꯤ ꯌꯥꯗꯦ ꯑꯣ ꯑꯗꯨ ꯎꯝ ꯍꯣꯏ ꯑꯗꯨ ꯑꯗꯨꯝ ꯑꯩꯈꯣꯏ ꯑꯁꯤꯗ ꯂꯩꯈꯤꯒꯦ ꯑꯗꯨꯒ ꯅꯦꯛꯁ ꯃꯟ ꯑꯣꯏꯅ ꯂꯥꯛꯄꯤꯒꯦ ꯑꯗꯨꯒꯤ ꯔꯨꯝꯗꯨꯗ ꯌꯨꯝꯗꯨꯗ ꯑꯗꯨ ꯗꯤꯄꯣꯖꯤꯠꯁꯤ ꯀꯌꯥ ꯑꯣꯏꯒꯦꯔꯥ ꯑꯗꯨ ꯈꯔ ꯇꯥꯕꯤꯌꯨꯅꯦ ꯑꯩꯈꯣꯏ ꯁꯥꯠꯇ꯭ꯔ ꯑꯣꯏꯕꯅꯤꯅ ꯄꯩꯁꯥꯁꯨ ꯈꯔ ꯋꯥꯏꯕ ꯑꯗꯨ ꯂꯤꯁꯤꯡ ꯇꯔꯥꯒꯨꯝꯕ ꯌꯥꯔꯣꯏꯕ ꯑꯗꯨ ꯑꯗꯨ ꯆꯞ ꯆꯥꯅ ꯀꯌꯥ ꯑꯣꯏꯒꯦꯔꯥ ꯎꯝ ꯎꯝ ꯍꯣꯏ ꯍꯣꯏ ꯑꯗꯨ ꯑꯩꯈꯣꯏꯁꯦ ꯆꯠꯄꯁꯦ ꯑꯩꯈꯣꯏꯁꯦ ꯅꯦꯛꯁ ꯃꯟ ꯆꯠꯀꯅꯦꯕꯀꯣ ꯑꯗꯨꯗꯤ ꯗꯤꯄꯣꯖꯤꯠꯁꯦ ꯑꯩꯈꯣꯏ ꯍꯥꯏꯕꯗꯤ ꯑꯗꯨꯃꯥꯏ ꯑꯣꯏ ꯄꯤꯒꯦꯔꯥ ꯆꯠꯄ ꯃꯇꯝ ꯄꯤꯒꯦꯔꯥ ꯅꯠꯇ꯭ꯔꯒ ꯕꯔꯥꯗꯒꯤ ꯀꯛꯄ ꯌꯥꯒꯦꯔꯥ ꯎꯝ ꯍꯣꯏ ꯑꯩꯈꯣꯏꯅ ꯅꯍꯥꯟ ꯂꯩꯕ ꯔꯨꯝ ꯑꯗꯨ ꯑꯗꯨꯒꯤ ꯌꯨꯝ ꯃꯄꯨꯗꯨ ꯑꯩꯈꯣꯏ ꯗꯤꯄꯣꯖꯤꯠꯇꯨ ꯍꯥꯟꯕꯗꯨ ꯌꯥꯝ ꯐꯔꯛꯇꯥꯏꯕ ꯃꯣꯏ ꯍꯟꯕꯤꯗꯦꯕ ꯍꯞꯇꯥ ꯑꯅꯤ ꯑꯍꯨꯝꯗꯤ

ꯎꯝ ꯍꯣꯏ ꯑꯗꯨ ꯎꯝ ꯑꯗꯨꯗꯤ ꯑꯩꯈꯣꯏ ꯍꯌꯦꯡ ꯌꯦꯡꯕ ꯂꯥꯛꯀꯦ ꯎꯝ